ꯅꯥꯒꯔꯤꯛ ꯑꯃ ꯑꯣꯏꯅ ꯂꯩꯕꯥꯛꯁꯤꯒꯤ ꯅꯥꯒꯔꯤꯛ ꯑꯃ ꯑꯣꯏꯅ ꯑꯩꯈꯣꯏꯒꯤ ꯂꯩꯕꯥꯛꯁꯤꯗ ꯊꯣꯛꯂꯤꯕ ꯁꯥꯟꯇꯤ ꯂꯩꯇꯕ ꯁꯤꯗꯩ ꯁꯤꯗ ꯑꯩꯈꯣꯏꯒꯤ ꯁꯥꯟꯇꯤ ꯂꯩꯇꯗꯅ ꯑꯃꯒ ꯑꯃꯒ ꯈꯟꯅꯕ ꯆꯩꯅꯕ ꯌꯥꯝꯅ ꯅꯨꯡꯁꯤꯅꯗꯕ ꯑꯁꯤ ꯂꯩꯔꯤꯕ ꯑꯁꯤ ꯅꯥꯒꯔꯤꯛ ꯑꯃ ꯑꯣꯏꯅ ꯑꯩꯅ ꯍꯥꯏꯖꯅꯤꯡꯕꯗꯤ ꯉꯁꯥꯏꯒꯤ ꯂꯩꯔꯤꯕ ꯑꯩꯈꯣꯏꯒꯤ ꯒꯕꯔꯃꯦꯟꯁ ꯂꯩꯔꯤꯕ ꯑꯩꯈꯣꯏꯒꯤ ꯁꯔꯀꯥꯔꯁꯤꯅ ꯄ꯭ꯔꯖꯥꯁꯤꯡꯒꯤ ꯑꯋꯥꯠꯄꯁꯤꯡ ꯈꯨꯗꯝ ꯑꯣꯏꯅ ꯍꯥꯏꯔꯕꯗ ꯑꯩꯈꯣꯏꯒꯤ ꯁꯔꯀꯥꯔꯒꯤ ꯊꯕꯛ ꯇꯧꯕꯒꯤ ꯃꯁꯤꯡ ꯌꯥꯝꯗꯕꯅ ꯃꯔꯝ ꯑꯣꯏꯔꯒ ꯐꯠꯇꯕ ꯊꯕꯛꯁꯤꯡ ꯑꯁꯤ ꯊꯕꯛ ꯇꯧꯗꯕ ꯁꯥꯇ꯭ꯔ ꯅꯍꯥꯔꯣꯜꯁꯤꯡꯅ ꯍꯧꯒꯠꯂꯛꯂꯤꯕ ꯁꯥꯇ꯭ꯔ ꯅꯍꯥꯔꯣꯜꯁꯤꯡꯁꯤꯅ ꯑꯈꯣꯏꯒꯤ ꯃꯈꯣꯏꯒꯤ ꯄꯨꯟꯁꯤꯗ ꯍꯤꯡꯅꯅꯕꯒꯤ ꯂꯝꯕꯤ ꯑꯃ ꯐꯥꯎꯕ ꯂꯩꯇꯕꯅ ꯃꯔꯝ ꯑꯣꯏꯔꯒ ꯃꯈꯣꯏꯅ ꯑꯔꯥꯟꯕ ꯂꯝꯕꯤꯗ ꯑꯔꯥꯟꯕ ꯂꯝꯕꯤꯗꯒꯤ ꯁꯦꯜ ꯇꯥꯟꯅꯅꯕ ꯅꯠꯇ꯭ꯔꯒꯅ ꯑꯔꯥꯟꯕ ꯈꯨꯠꯇ ꯈꯨꯠꯂꯥꯏ ꯄꯥꯏꯔꯒ ꯑꯔꯥꯟꯕ ꯊꯕꯛ ꯀꯌꯥ ꯉꯁꯥꯏꯒꯤ ꯑꯩꯈꯣꯏꯅ ꯁꯤꯒꯨꯃꯕ ꯁꯤꯡꯁꯤ ꯗ ꯆꯠꯅꯅꯕ ꯍꯣꯠꯅꯔꯛꯄ ꯃꯔꯝꯗꯤ ꯈ꯭ꯋꯥꯏꯗꯒꯤ ꯍꯦꯟꯅ ꯂꯥꯏꯕ ꯂꯝꯕꯤ ꯑꯃ ꯊꯤꯅꯅꯕꯒꯤꯗꯃꯛꯇ ꯃꯔꯝꯗꯤ ꯒꯕꯔꯃꯦꯟꯅ ꯂꯩꯔꯤꯕ ꯁꯔꯀꯥꯔ ꯑꯁꯤꯅ ꯑꯩꯈꯣꯏꯒꯤ ꯍꯧꯒꯠꯂꯛꯂꯤꯕ ꯑꯉꯥꯡꯁꯤꯡꯗꯨꯗ ꯃꯈꯣꯏꯒꯤ ꯊꯕꯛ ꯇꯧꯅꯅꯕꯒꯤꯗꯃꯛꯇ ꯃꯈꯣꯏꯒꯤ ꯁꯔꯀꯥꯔꯒꯤ ꯊꯕꯛ ꯇꯧꯅꯅꯕꯅꯤ ꯈꯪꯗꯦ ꯅꯠꯇ꯭ꯔꯒꯅ ꯑꯇꯣꯞꯄ ꯑꯩꯈꯣꯏꯒꯤ ꯐꯦꯛꯇꯔꯤ ꯁꯥꯏꯗꯇꯕꯨ ꯑꯣꯏꯔꯒꯁꯨ ꯃꯈꯣꯏꯒꯤ ꯊꯕꯛ ꯇꯧꯐꯝ ꯃꯐꯝ ꯐꯪꯗꯕꯅ ꯃꯔꯝ ꯑꯣꯏꯔꯒ ꯑꯁꯤꯒꯨꯝꯕ ꯆꯠꯂꯣꯏꯗꯕ ꯂꯝꯕꯤꯗ ꯆꯠꯂꯒ ꯃꯤꯑꯣꯏꯕꯒꯤ ꯄꯨꯟꯁꯤꯗ ꯄꯩꯁꯥ ꯍꯥꯏꯕꯁꯤꯃꯗꯤ ꯍꯤꯡꯅꯅꯕꯒꯤꯗꯃꯛꯇ ꯄꯩꯁꯥ ꯍꯥꯏꯕꯁꯤꯃꯗꯤ ꯗꯔꯀꯥꯔꯁꯤ ꯑꯣꯏꯕꯅ ꯃꯔꯝ ꯑꯣꯏꯔꯒ ꯃꯗꯨꯕꯨ ꯀꯃꯥꯏꯅ ꯇꯥꯟꯒꯗꯒꯦ ꯍꯥꯏꯕ ꯋꯥꯈꯜꯂꯣꯟꯁꯤꯒ ꯂꯣꯏꯅꯅ ꯋꯥꯈꯜꯂꯣꯟ ꯂꯣꯟꯁꯤꯒ ꯂꯣꯏꯅꯅ ꯃꯈꯣꯏꯅ ꯑꯁꯤꯒꯨꯝꯕ ꯈꯣꯡꯐꯝꯁꯤꯡ ꯑꯁꯤ ꯃꯈꯣꯏꯁꯤꯡꯅ ꯂꯧꯈꯠꯂꯒ ꯁꯥꯟꯇꯤ ꯑꯣꯏꯗꯕ ꯍꯥꯏꯕꯁꯦ ꯇꯞꯅ ꯇꯞꯅ ꯑꯣꯏꯔꯛꯄꯅꯦ ꯍꯥꯏꯕ ꯑꯗꯣ ꯉꯁꯥꯏꯒꯤ ꯃꯁꯤꯒꯤ ꯂꯩꯔꯤꯕ ꯑꯁꯤꯒꯨꯝꯕ ꯁꯥꯟꯇꯤ ꯂꯩꯇꯕ ꯂꯩꯕꯥꯛ ꯑꯣꯏꯔꯤꯕꯁꯤꯒꯤ ꯃꯔꯝꯗꯤ ꯉꯁꯥꯏꯒꯤ ꯒꯕꯔꯃꯦꯟꯅ ꯂꯩꯔꯤꯕ ꯑꯉꯥꯡꯁꯤꯡ ꯑꯅꯧꯕ ꯑꯉꯥꯡꯁꯤꯡ ꯍꯧꯒꯠꯂꯛꯂꯤꯕ ꯁꯥꯇ꯭ꯔ ꯅꯍꯥꯔꯣꯟꯁꯤꯡꯗ ꯃꯈꯣꯏꯒꯤ ꯊꯕꯛꯀꯤ ꯁꯔꯀꯥꯔꯅ ꯊꯕꯛ ꯄꯤꯕ ꯉꯝꯗꯕꯅ ꯃꯔꯝ ꯑꯣꯏꯔꯒ ꯑꯁꯤꯒꯨꯝꯕ ꯊꯕꯛꯁꯤꯡ ꯑꯁꯤ ꯊꯣꯛꯂꯛꯄꯅꯤ ꯑꯗꯨꯅ ꯑꯩꯅ ꯃꯁꯤꯗ ꯃꯁꯤꯗ ꯑꯩꯒꯤ ꯑꯆꯧꯕ ꯑꯈꯣꯏꯒꯤ ꯑꯩꯒꯤ ꯃꯣꯇꯤꯞ ꯍꯥꯏꯕ ꯇꯥꯔꯦ ꯑꯩꯒꯤ ꯑꯄꯥꯝꯕꯗꯤ ꯀꯔꯤꯅꯣ ꯍꯥꯏꯕ ꯃꯇꯝꯗ ꯑꯁꯤꯒꯨꯝꯕ ꯊꯕꯛ ꯑꯁꯤꯗꯒꯤ ꯑꯩꯈꯣꯏꯅ ꯃꯇꯧ ꯀꯔꯝꯅ ꯃꯥꯏꯌꯣꯛꯅꯒꯗꯒꯦ ꯍꯥꯏꯔꯒꯗꯤ ꯃꯈꯣꯏꯒꯤ ꯂꯩꯔꯤꯕ ꯂꯝꯗꯝꯁꯤꯗ ꯑꯩꯈꯣꯏꯒꯤ ꯁ꯭ꯇꯦꯠꯁꯤꯗ ꯑꯩꯈꯣꯏꯒꯤ ꯀꯟꯇ꯭ꯔꯤꯁꯤꯗ ꯂꯝꯁꯤꯗ ꯑꯅꯧ ꯑꯅꯧꯕ ꯑꯩꯈꯣꯏꯒꯤ ꯏꯁꯀꯤꯝ ꯀꯌꯥ ꯑꯃ ꯍꯥꯡꯗꯣꯛꯑꯒ ꯑꯃꯗꯤ ꯑꯩꯈꯣꯏꯒꯤ ꯂꯩꯔꯤꯕ ꯁꯔꯀꯥꯔꯒꯤ ꯑꯣꯏꯕ ꯊꯕꯛꯁꯤꯡꯒꯤ ꯇꯥꯟꯖꯥꯁꯤꯡ ꯑꯉꯥꯡꯁꯤꯡꯗ ꯍꯧꯔꯛꯂꯤꯕ ꯑꯉꯥꯡꯁꯤꯡꯗ ꯄꯤꯕꯤꯔꯒ ꯐꯠꯇꯕ ꯂꯝꯕꯤꯗ ꯆꯠꯈꯤꯒꯗꯧꯔꯕ ꯃꯈꯣꯏꯁꯤꯡꯕꯨ ꯑꯩꯈꯣꯏꯅ ꯑꯗꯨꯝꯕ ꯂꯝꯕꯤ ꯁꯤꯡꯗꯨꯗꯒꯤ ꯅꯥꯊꯩꯅꯅꯕꯒꯤꯗꯃꯛꯇ ꯃꯈꯣꯏꯕꯨ ꯐꯥꯖꯟꯕꯤꯕ ꯅꯠꯇ꯭ꯔꯒꯅ ꯑꯩꯈꯣꯏꯒꯤ ꯑꯆꯧꯕ ꯑꯩꯈꯣꯏꯒꯤ ꯒꯕꯔꯃꯦꯟ ꯕ꯭ꯌꯨꯖꯤꯅꯦꯁꯀꯤ ꯑꯣꯏꯕ ꯁꯦꯛꯇꯔꯁꯤꯡꯗ ꯑꯆꯧ ꯑꯆꯧꯕ ꯐꯦꯛꯇꯔꯤꯁꯤꯡ ꯏꯟꯗꯁꯇ꯭ꯔꯤꯁꯤꯡ ꯀꯌꯥ ꯑꯃ ꯂꯤꯡꯈꯠꯂꯒ ꯏꯟꯇꯔꯄ꯭ꯔꯤꯅꯔꯁꯤꯞꯁꯤꯡ ꯑꯉꯥꯡꯁꯤꯡꯗ ꯑꯣꯏꯍꯜꯂꯒ ꯒꯕꯔꯃꯦꯟꯁꯤꯡꯅ ꯒꯕꯔꯃꯦꯟꯅ ꯍꯥꯏꯔꯤꯕ ꯑꯁꯤꯒꯨꯝꯕ

ꯐꯠꯇ꯭ꯔꯕ ꯂꯝꯕꯤꯁꯤꯡꯁꯤꯗꯒꯤ ꯆꯠꯈꯤꯗꯅꯅꯕꯒꯤꯗꯃꯛꯇ ꯃꯈꯣꯏꯁꯤꯡꯕꯨ ꯐꯥꯖꯤꯟꯕꯤꯕ ꯍꯥꯏꯕꯁꯤ ꯌꯥꯝꯅ ꯌꯥꯝꯅ ꯗꯔꯀꯥꯔ ꯑꯣꯏ ꯑꯗꯨꯒ ꯂꯣꯏꯅ ꯂꯣꯏꯅꯅ ꯑꯁꯤꯒꯤ ꯑꯩꯈꯣꯏꯒꯤ ꯁꯥꯇ꯭ꯔ ꯅꯍꯥꯔꯣꯜꯁꯤꯡꯅꯁꯨ ꯃꯁꯤꯒꯨꯝꯕ ꯑꯩꯈꯣꯏꯒꯤ ꯇꯥꯟꯖꯥꯁꯤꯡ ꯑꯁꯤꯗ ꯃꯈꯣꯏꯁꯨ ꯐꯠꯇꯕ ꯂꯝꯕꯤꯁꯤ ꯆꯠꯂꯣꯏꯗꯕꯅꯤ ꯍꯥꯏꯕ ꯑꯩꯈꯣꯏ ꯄꯨꯟꯅꯁꯨ ꯂꯩꯔꯤꯕ ꯁꯥꯇ꯭ꯔ ꯅꯍꯥꯔꯣꯜꯁꯤꯡ ꯍꯧꯒꯠꯂꯛꯂꯤꯕ ꯑꯩꯈꯣꯏ ꯃꯌꯥꯝ ꯑꯃꯗꯤ ꯃꯄꯥ ꯃꯃꯥ ꯑꯣꯏꯔꯤꯕ ꯑꯣꯖꯥꯁꯤꯡ ꯂꯩꯔꯤꯕꯁꯤꯡꯁꯤꯅ ꯃꯈꯣꯏꯕꯨꯁꯨ ꯇꯥꯛꯄꯤ ꯇꯝꯕꯤꯕ ꯃꯁꯤꯒꯨꯃꯕ ꯂꯝꯕꯤ ꯑꯁꯤꯗꯤ ꯐꯕꯅꯤ ꯐꯠꯇꯕꯅꯤ ꯑꯐꯕꯅ ꯀꯔꯤꯅꯣ ꯐꯠꯇꯕꯅ ꯀꯔꯤꯅꯣ ꯍꯥꯏꯕ ꯏꯀ꯭ꯋꯦꯜ ꯑꯩꯈꯣꯏꯒꯤ ꯆꯞ ꯃꯥꯟꯅꯕ ꯑꯩꯈꯣꯏꯒꯤ ꯔꯦꯁꯄꯣꯟꯁꯤꯕꯤꯂꯤꯇꯤꯁ ꯉꯥꯛꯇꯅꯤ ꯑꯁꯤꯁꯨ ꯃꯃꯥ ꯃꯄꯥ ꯑꯣꯏꯕꯁꯤꯡꯅꯁꯨ ꯑꯉꯥꯡꯁꯤꯡꯗ ꯇꯥꯛꯄꯤꯕ ꯑꯗꯨꯒ ꯁꯔꯀꯥꯔꯒꯤ ꯃꯥꯏꯀꯩꯗꯒꯤꯁꯨ ꯑꯁꯤꯒꯨꯝꯕ ꯈꯨꯗꯣꯡ ꯆꯥꯕꯁꯤꯡ ꯑꯁꯤ ꯑꯉꯥꯡꯁꯤꯡꯗ ꯄꯤꯕ ꯑꯣꯏꯔꯒꯗꯤ ꯑꯁꯤꯒꯨꯝꯕ ꯑꯋꯥꯕ ꯑꯗꯒꯤ ꯁꯥꯟꯇꯤ ꯑꯣꯏꯗꯕ ꯈꯨꯟꯅꯥꯏꯁꯤꯗ ꯂꯩꯔꯤꯕ ꯄꯨꯝꯅꯃꯛꯁꯤꯡ ꯑꯁꯤ ꯀꯣꯛꯀꯅꯤ ꯍꯥꯏꯅ ꯑꯩꯅ ꯈꯟꯖꯩ